ꯑꯩꯈꯣꯏꯒꯤ ꯃꯐꯝ ꯅꯠꯇ꯭ꯔꯒ ꯃꯅꯥꯛ ꯅꯛꯄꯗ ꯄ꯭ꯔꯥꯏꯚꯦꯠ ꯍꯣꯁꯄꯤꯇꯥꯜ ꯀꯌꯥ ꯑꯃꯔꯣꯝ ꯂꯩ ꯄ꯭ꯔꯥꯏꯚꯦꯠ ꯍꯣꯁꯄꯤꯇꯥꯜ ꯑꯁꯤꯗꯗꯤ ꯗꯣꯛꯇꯔ ꯃꯔꯥꯡ ꯀꯥꯏꯅ ꯂꯩ ꯑꯃꯗꯤ ꯑꯅꯥ ꯂꯥꯏꯌꯦꯡꯁꯤꯡꯒꯤ ꯈꯨꯠꯂꯥꯏꯁꯨ ꯁꯨꯅ ꯐꯪꯉꯤ ꯑꯗꯨꯕꯨ ꯑꯩꯈꯣꯏꯗꯤ ꯈꯨꯡꯒꯪꯗꯒꯤ ꯑꯣꯏꯕꯅꯤꯅ ꯄꯩꯁꯥꯒꯤ ꯚꯦꯂꯨ ꯑꯁꯤ ꯌꯥꯝꯅ ꯋꯥꯡꯉꯤ ꯑꯗꯨꯅ ꯑꯦꯐꯔꯠ ꯇꯧꯕ ꯉꯝꯗꯕꯁꯨ ꯀꯌꯥ ꯑꯃ ꯌꯥꯎꯋꯤ ꯑꯩꯈꯣꯏꯅ ꯄ꯭ꯔꯥꯏꯚꯦꯠ ꯍꯣꯁꯄꯤꯇꯥꯜ ꯑꯃꯗ ꯌꯦꯡꯕ ꯆꯠꯄ ꯍꯥꯏꯕ ꯃꯇꯝꯗ ꯑꯁꯤꯗ ꯌꯥꯝꯗ꯭ꯔꯕꯗ ꯑꯩꯈꯣꯏꯗꯒꯤ ꯄꯩꯁꯥ ꯑꯁꯤ ꯑꯗꯨꯛꯀꯤ ꯃꯇꯤꯛ ꯆꯠꯂꯤ ꯍꯣꯏ ꯒꯣꯕꯔꯃꯦꯟꯅ ꯃꯇꯦꯡ ꯄꯥꯡꯕ ꯍꯛꯁꯦꯜꯒꯤ ꯀꯥꯔꯠ ꯁꯥꯗꯨꯅ ꯃꯇꯦꯡ ꯀꯌꯥ ꯑꯃꯁꯨ ꯄꯤꯕ ꯌꯥꯎꯋꯤ ꯑꯗꯨꯕꯨ ꯑꯩꯈꯣꯏꯗꯒꯤ ꯆꯠꯄ ꯁꯦꯜꯁꯨ ꯑꯗꯨꯃꯛ ꯌꯥꯝꯅꯃꯛ ꯆꯠꯂꯤ ꯑꯩꯈꯣꯏ ꯄ꯭ꯔꯥꯏꯚꯦꯠ ꯍꯣꯁꯄꯤꯇꯥꯜꯗꯗꯤ ꯌꯦꯡꯅꯤꯡꯉꯤ ꯃꯔꯝꯗꯤ ꯗꯣꯛꯇꯔ ꯁꯨꯅ ꯂꯩꯕ ꯑꯗꯨꯒ ꯑꯅꯥꯕꯕꯨ ꯃꯇꯤꯛ ꯆꯥꯅ ꯐꯖꯅ ꯀꯤꯌꯔ ꯂꯧꯕꯤꯕ ꯑꯁꯤꯒꯤ ꯈꯜꯂꯒ ꯑꯩꯈꯣꯏꯅ ꯄ꯭ꯔꯥꯏꯚꯦꯠ ꯍꯣꯁꯄꯤꯇꯥꯜꯗꯗꯤ ꯆꯠꯅꯤꯡꯕ ꯑꯗꯨꯕꯨ ꯁꯦꯜ ꯊꯨꯝꯒꯤ ꯑꯋꯥꯕ ꯈꯨꯗꯣꯡꯆꯥꯗꯕ ꯀꯌꯥ ꯑꯃꯗꯤ ꯅꯪꯕ ꯑꯁꯤꯒꯨꯝꯕ ꯀꯌꯥ ꯑꯃꯁꯨ ꯊꯣꯛꯂꯤ